ꯍꯜꯂꯣ ꯏꯆꯦ ꯁꯅꯦꯝ ꯑꯥ ꯍꯟꯗꯛꯁꯦ ꯃꯣꯏ ꯈꯔ ꯃꯤ ꯈꯔ ꯀꯣꯏꯕ ꯆꯠꯇꯧꯔꯤ ꯍꯥꯏꯅꯦꯍꯦ ꯑꯩꯈꯣꯏꯁꯨ ꯌꯥꯎꯔꯨꯁꯤꯔꯣ ꯀ꯭ꯋꯥꯊꯥꯗꯅꯤ ꯍꯥꯏꯌꯦ ꯃꯣꯔꯦ ꯔꯣꯝꯗ ꯀ꯭ꯋꯥꯊꯥꯗ ꯀ꯭ꯋꯥꯊꯥꯗ ꯑꯗꯨ ꯆꯠꯂꯨꯁꯦ ꯃꯣꯏ ꯑꯥꯎ ꯑꯥꯎ ꯃꯥꯅꯤ ꯃꯥꯅꯤ ꯑꯩꯈꯣꯏ ꯏꯃꯥꯟꯅꯕꯤ ꯑꯍꯨꯝ ꯑꯃꯁꯨ ꯆꯠꯀꯦ ꯍꯥꯏꯔꯦ ꯑꯗꯨ ꯑꯩꯈꯣꯏ ꯑꯅꯤꯁꯨ ꯌꯥꯎꯔꯨꯁꯤꯔꯕ ꯑꯗꯨ ꯑꯣꯏꯔꯗꯤ ꯃꯉꯥ ꯁꯨꯔꯦꯗꯅ ꯍꯣꯏꯅꯦ ꯃꯣꯏ ꯍꯧꯖꯤꯛꯇꯤ ꯀꯣꯝꯕꯅꯦꯕꯀꯣ ꯀꯣꯝꯕꯅꯦꯕ ꯆꯤꯟꯗꯕꯅꯦꯕ ꯊꯣꯏꯅ ꯑꯗꯨꯅ ꯃꯣꯏꯅ ꯍꯥꯏꯕꯗ ꯃꯣꯏ ꯍꯥꯟꯅ ꯆꯠꯂꯨꯕꯒꯤ ꯃꯣꯏꯗꯤ ꯌꯥꯝ ꯊꯤꯅ ꯅꯨꯡꯉꯥꯏ ꯍꯥꯏꯌꯦꯕ ꯃꯐꯝꯗꯣ ꯑꯗꯨꯅ ꯑꯗꯨꯝ ꯍꯥꯏꯕꯗꯤ ꯑꯩꯈꯣꯏꯅ ꯂꯣꯗꯁꯀꯨꯝꯕ ꯀꯩꯒꯨꯝꯕ ꯂꯧꯕꯗꯣ ꯑꯗꯨꯗꯁꯨ ꯌꯥꯝꯅ ꯀꯣꯝꯅꯁꯨ ꯂꯧꯕ ꯐꯪꯉꯦ ꯍꯥꯏꯌꯦ ꯑꯗꯨꯒ ꯃꯤꯁꯨ ꯌꯥꯝ ꯐꯩ ꯍꯥꯏꯌꯦ ꯂꯩꯕ ꯌꯥꯝ ꯅꯨꯡꯉꯥꯏ ꯍꯥꯏꯌꯦꯕꯀꯣ ꯑꯗꯨ ꯀꯣꯏꯔꯨꯁꯦ ꯒꯥꯔꯤꯗꯤ ꯃꯣꯏꯅ ꯍꯪꯉꯛꯏꯁꯤꯁꯨ ꯑꯗꯨ ꯍꯪꯉꯛꯑꯦꯕꯀꯣ ꯒꯥꯔꯤꯁꯤ ꯀꯔꯝꯕꯗ ꯆꯠꯁꯤꯅꯣ ꯑꯩ ꯏꯆꯦꯗ ꯍꯪꯉꯛꯈꯤꯒꯦ ꯁꯨꯃꯥꯏꯅ ꯃꯥ ꯑꯩꯈꯣꯏ ꯆꯠꯁꯦꯅ ꯍꯥꯏꯅꯕꯁꯤꯡꯗꯣ ꯍꯥꯟꯅ ꯄꯨꯂꯞ ꯄꯨꯟꯁꯤꯟꯁꯦ ꯑꯗꯨꯒ ꯍꯥꯏꯅꯁꯦ ꯍꯥꯏꯕꯅꯦꯕꯀꯣ ꯑꯗꯨ ꯑꯗꯨꯝ ꯏꯆꯦꯅ ꯁꯖꯦꯁ ꯇꯧꯔꯛꯑꯁꯨ ꯌꯥꯏꯌꯦ ꯁꯤꯗ ꯆꯠꯁꯦꯅ ꯑꯧ ꯍꯣꯏꯌꯦ ꯌꯥꯏꯌꯦ ꯑꯥ ꯎꯝ ꯎꯝ ꯃꯈꯣꯏꯕꯨꯗꯤ ꯑꯗꯨꯝ ꯌꯥꯏꯌꯦ ꯃꯣꯏꯗꯤ ꯍꯥꯟꯅ ꯑꯗꯨꯝ ꯆꯠꯂꯕꯒꯤꯀꯣ ꯅꯣꯏꯅ ꯑꯗꯨꯝ ꯑꯄꯥꯝꯕ ꯒꯥꯔꯤꯗꯨꯗ ꯆꯠꯁꯦ ꯃꯊꯛꯇꯁꯨ ꯑꯗꯨꯝ ꯄꯩꯁꯥꯕꯨꯗꯤ ꯈꯤꯇꯪ ꯇꯥꯡꯕ ꯃꯥꯜꯂꯦꯕꯀꯣ ꯑꯗꯨ ꯑꯣꯏꯕ ꯇꯔꯒꯁꯨ ꯃꯣꯏ ꯃꯤ ꯌꯥꯝꯅ ꯆꯠꯂꯒꯗꯤ ꯃꯣꯏ ꯗꯤꯁꯀꯥꯎꯟꯒꯨꯝꯕ ꯄꯤ ꯍꯥꯏꯌꯦꯕ ꯑꯗꯣ ꯑꯩꯈꯣꯏ ꯃꯉꯥꯅꯤꯅ ꯑꯩꯈꯣꯏ ꯃꯉꯥꯒꯤ ꯄꯨꯂꯞꯅ ꯀꯛꯂꯛꯄꯅꯤꯅ ꯑꯗꯨꯝ ꯗꯤꯁꯀꯥꯎꯟꯒꯨꯝꯕ ꯈꯔ ꯄꯤꯕꯒ ꯀꯔꯤꯒ ꯍꯧꯖꯤꯛ ꯁꯥꯁꯨ ꯁꯥꯔꯦ ꯑꯗꯨꯝ ꯃꯊꯛꯇ ꯑꯣꯏꯅ ꯆꯠꯈ꯭ꯔꯁꯤꯔꯣ ꯋꯥꯗꯅꯕ ꯑꯥ ꯑꯗꯨꯗꯤ ꯑꯥ ꯑꯥ ꯑꯥ ꯃꯥꯅꯤ ꯃꯥꯅꯤ ꯌꯥꯏꯌꯦ ꯌꯥꯏꯌꯦ ꯕꯦꯀꯦꯁꯟꯒꯨꯝꯕꯁꯨ ꯂꯥꯛꯄ ꯁꯤꯗꯅ ꯐꯔꯕꯅꯦ ꯎꯝ ꯎꯝ ꯎꯝ ꯍꯣꯏ ꯏꯆꯦ ꯑꯗꯨꯗꯤ ꯑꯩ ꯃꯣꯏꯗ ꯍꯪꯉꯛꯈꯤꯒꯦꯀꯣ ꯑꯗꯨꯗꯨꯒ ꯑꯗꯨꯝ ꯄꯥꯎꯗꯣ ꯑꯩꯅ ꯏꯆꯦꯗ ꯄꯤꯔꯛꯑꯒꯦ ꯑꯗꯨꯗꯤ ꯁꯨꯃꯥꯏꯅ ꯆꯠꯄꯗꯨꯒꯤꯗꯤ ꯏꯆꯦ ꯑꯃ ꯌꯥꯎꯒꯦ ꯍꯥꯏꯔꯦ ꯑꯩꯁꯨ ꯌꯥꯎꯔꯒꯦ ꯑꯩꯈꯣꯏ ꯑꯅꯤꯃꯗꯤ ꯂꯩꯔꯦ ꯑꯩꯈꯣꯏ ꯄꯨꯂꯞ ꯄꯨꯟꯁꯤꯜꯂꯒ ꯆꯠꯁꯤ ꯃꯈꯥꯗꯕꯨ ꯆꯠꯂꯁꯨ ꯃꯊꯛꯇꯕꯨ ꯆꯠꯂꯁꯨ ꯄꯨꯂꯞꯅ ꯇꯤꯀꯦꯠꯀꯤ ꯑꯃ ꯑꯃꯗꯨ ꯇꯧꯁꯦꯅ ꯑꯩ ꯍꯥꯏꯈ꯭ꯔꯒꯦ ꯑꯧ ꯍꯣꯏ ꯍꯣꯏ ꯍꯣꯏ ꯌꯥꯏꯌꯦ ꯑꯧ ꯑꯧ ꯑꯥ ꯑꯥ ꯊꯝꯃꯦ ꯊꯝꯃꯦ